ꯍꯂꯣ ꯑꯩ ꯂꯣꯛꯇꯥꯛ ꯌꯦꯡꯕ ꯂꯥꯛꯆꯕꯅꯦ ꯑꯗꯣ ꯂꯣꯛꯇꯥꯛꯀꯤ ꯀꯔꯝ ꯀꯔꯝꯕ ꯖꯒꯥꯁꯤꯡ ꯌꯦꯡꯕ ꯌꯥꯒꯦꯗꯣ ꯍꯥꯏꯐꯦꯠꯇ ꯍꯥꯏꯕꯤꯌꯨ ꯑꯩꯁꯦ ꯍꯌꯦꯜ ꯂꯕꯨꯛꯇꯒꯤ ꯂꯥꯛꯆꯕꯅꯤ ꯊꯧꯕꯥꯜ ꯗꯤꯁꯇ꯭ꯔꯤꯛ

ꯑꯣ ꯑꯣ ꯌꯥꯝ ꯅꯨꯡꯉꯥꯏꯖꯔꯦ ꯌꯥꯝ ꯅꯨꯡꯉꯥꯏꯖꯔꯦ ꯊꯦꯡ ꯀ꯭ꯌꯨ